ꯌꯦꯁꯤꯟ ꯇꯥꯕ꯭ꯔꯣ ꯑꯩ ꯍꯥꯟꯅꯒꯤ ꯃꯐꯝꯗ ꯂꯩꯇ꯭ꯔꯦꯕ ꯑꯗꯣ ꯕ꯭ꯔꯤꯌꯥꯅꯤ ꯐꯨꯜ ꯑꯅꯤ ꯑꯃꯒ ꯆꯤꯛꯀꯜ ꯐꯨꯜ ꯑꯅꯤ ꯑꯃꯒ ꯂꯦꯟ ꯅꯝꯕꯔ ꯊ꯭ꯔꯤ ꯍꯥꯎꯁ ꯅꯝꯕꯔ ꯁꯤꯛꯁꯇ ꯑꯝ ꯄꯨꯕꯤꯔꯛꯑꯣ